ꯍꯜꯂꯣ ꯑꯣ ꯁꯤ ꯇꯪꯖꯦꯡꯉꯥꯟꯕ ꯍꯣꯜ ꯁꯦꯜꯂꯔ ꯑꯦꯀꯥꯗꯃꯤ ꯅꯠꯇ꯭ꯔꯣ ꯑꯣ ꯑꯩꯅ ꯐꯣꯟ ꯇꯧꯖꯔꯛꯏꯁꯦ ꯀꯩꯅꯣꯅꯦ ꯕꯥꯕꯤꯅꯤꯅ ꯁꯣꯝꯗꯒꯤ ꯌꯥꯝ ꯇꯣꯏꯅ ꯑꯩꯈꯣꯏ ꯂꯧꯕ ꯐꯥꯔꯃꯥꯁꯤ ꯔꯤꯇꯦꯜꯂꯔ ꯐꯝꯕ ꯗꯨꯀꯥꯟꯗꯨꯅꯦꯕꯀꯣ ꯑꯩꯅ ꯉꯔꯥꯡ ꯄꯣꯠ ꯆꯩ ꯈꯔ ꯑꯩ ꯑꯉꯥꯡꯁꯤꯡ ꯇꯧꯔꯒ ꯉꯁꯤ ꯂꯧꯒꯗꯕ ꯄꯣꯠ ꯆꯩ ꯈꯔꯒꯤ ꯃꯃꯤꯡ ꯍꯥꯏꯈꯤꯕꯅꯦꯕ ꯑꯗꯣ ꯄꯦꯛ ꯇꯧꯕꯤꯔꯕꯖꯥꯠꯂꯥ ꯇꯧꯗ꯭ꯔꯤꯕꯖꯥꯠꯂꯥ ꯀꯔꯃꯥꯏꯅ ꯇꯧꯕꯅꯣ ꯑꯝꯇ ꯍꯪꯒꯦꯅ

ꯑꯣ ꯑꯩꯅ ꯉꯔꯥꯡ ꯍꯤꯗꯥꯛꯁꯦ ꯇꯔꯥꯃꯨꯛꯇꯤ ꯍꯥꯏꯔꯝꯕꯅꯦꯕꯀꯣ ꯑꯗꯣ ꯀꯔꯤ ꯀꯔꯤ ꯍꯤꯗꯥꯛ ꯋꯥꯠꯂꯤꯕꯅꯣ ꯑꯗꯨ ꯑꯝꯇ ꯈꯪꯖꯅꯤꯡꯕ ꯃꯈꯜꯁꯤꯡ ꯋꯥꯠꯂꯤꯕ ꯍꯤꯗꯥꯛꯁꯤꯡꯒꯤ ꯃꯃꯤꯡꯁꯤꯡꯗꯣ ꯑꯗꯨ ꯑꯃꯨꯛꯇꯪ ꯈꯪꯖꯅꯤꯡꯉꯦ ꯑꯗꯣ ꯋꯥꯠꯂꯤꯕꯁꯤꯡꯗꯣ ꯈꯪꯉꯒꯗꯤ ꯑꯩꯁꯨ ꯀꯔꯃꯥꯏꯅ ꯇꯧꯕ ꯌꯥꯕꯒꯦ ꯑꯇꯣꯞꯄ ꯃꯃꯤꯡ ꯃꯥꯟꯅꯕ ꯈꯔ ꯃꯦꯜꯂꯒ ꯀꯩꯅꯣ ꯁꯤꯖꯤꯟꯅꯕ ꯅꯣꯡꯃ ꯅꯤꯅꯤꯁꯤ ꯁꯤꯖꯤꯟꯅꯕ ꯌꯥꯗꯧꯔꯤꯕꯔꯥ ꯅꯠꯇ꯭ꯔꯒꯅ ꯑꯇꯣꯞꯄ ꯍꯣꯜ ꯁꯦꯜꯂꯔ ꯑꯃꯗꯒꯤ ꯂꯧꯈꯠꯂꯒ ꯅꯣꯡꯃ ꯅꯤꯅꯤꯗꯨꯒꯤ ꯃꯦꯟꯕ ꯌꯥꯒꯗꯧꯔꯤꯕ꯭ꯔꯥ ꯍꯥꯏꯕꯗꯣ ꯑꯩꯈꯣꯏꯁꯨ ꯑꯩꯈꯣꯏꯒꯤ ꯇꯤꯝꯒ ꯑꯉꯥꯡꯁꯤꯡꯒ ꯈꯟꯅꯖꯒꯦꯕꯀꯣ ꯑꯗꯣ ꯀꯔꯤ ꯀꯔꯤ ꯋꯥꯠꯂꯤꯕꯅꯣ ꯍꯥꯏꯕꯗꯣ ꯑꯃꯨꯛꯇꯪ ꯍꯥꯟꯅ ꯍꯥꯏꯕꯤꯔꯛꯑꯣꯅꯦ

ꯑꯣ ꯑꯣ ꯑꯣ ꯑꯣ ꯑꯣ ꯃꯥꯟꯅꯦ ꯃꯥꯟꯅꯦ ꯑꯣꯑꯣ

ꯑꯣ ꯑꯗꯨ ꯁꯨꯃꯥꯏ ꯇꯧꯕꯤꯔꯣ ꯑꯗꯨ ꯑꯣꯏꯕ ꯇꯥꯔꯒꯗꯤ ꯍꯧꯖꯤꯛꯀꯤ ꯑꯩꯅ ꯍꯤꯗꯥꯛ ꯇꯔꯥꯃꯨꯛ ꯏꯤꯕꯁꯤꯗ ꯑꯌꯥꯝꯕ ꯍꯤꯗꯥꯛ ꯇꯔꯦꯠꯃꯨꯛꯇꯤ ꯂꯩꯇ꯭ꯔꯦꯕ ꯁꯣꯝꯗ ꯑꯗꯨ ꯑꯣꯏꯔꯗꯤ ꯆꯥꯟꯕꯤꯗꯨꯅ ꯁꯣꯝꯅ ꯑꯩꯈꯣꯏꯒꯤ ꯑꯇꯣꯞꯄ ꯈꯪꯅꯕ ꯂꯩ ꯍꯥꯏꯔꯕꯅꯤꯅ ꯑꯇꯣꯞꯄꯗꯒꯤ ꯂꯧꯔꯒ ꯍꯥꯞꯆꯔꯛꯀꯦ ꯍꯥꯞꯄꯤꯔꯛꯀꯦ ꯍꯥꯏꯕ ꯂꯩꯕꯅꯤꯅ ꯎꯝ ꯑꯇꯣꯞꯄꯗꯒꯤ ꯑꯩꯈꯣꯏꯒꯤ ꯅꯨꯃꯤꯠ ꯅꯤꯅꯤ ꯅꯠꯇ꯭ꯔꯒ ꯍꯨꯝꯅꯤꯖꯤ ꯁꯤꯖꯤꯟꯅꯕ ꯌꯥꯕ ꯑꯩꯅ ꯍꯥꯏꯖꯔꯤꯕ ꯄꯤꯁ ꯃꯁꯤꯡꯗꯨꯗꯒꯤ ꯇꯪꯈꯥꯏ ꯇꯪꯈꯥꯏ ꯇꯥꯔꯒꯀꯣ ꯆꯥꯝꯃ ꯏꯤꯈꯤꯕꯗꯨꯅ ꯌꯥꯡꯈꯩꯒꯨꯝꯕ ꯑꯗꯒꯤ ꯆꯥꯝꯃꯒ ꯌꯥꯡꯈꯩꯃꯨꯛ ꯏꯤꯈꯤꯕꯗꯨꯅ ꯁꯕꯦꯟꯇꯤ ꯑꯣꯏꯔꯁꯨ ꯑꯦꯠꯇꯤ ꯑꯣꯏꯔꯁꯨ ꯑꯗꯨꯒꯨꯝꯕꯒꯤ ꯆꯥꯡꯗꯣ ꯇꯧꯔꯒ ꯑꯃꯨꯛꯇꯪ ꯁꯤꯟꯕꯤꯔꯝꯃꯣ ꯑꯩꯒꯤꯁꯦ ꯍꯥꯏꯕꯗꯤ ꯑꯩꯒꯤꯗꯣ ꯁꯣꯝꯗꯒꯤꯕꯨꯗꯤ ꯌꯧꯕꯤꯔꯛꯇꯕ ꯑꯗꯣ ꯍꯥꯟꯅ ꯁꯨꯝ ꯂꯧꯅꯒꯤꯕꯅꯤꯅ ꯗꯦꯂꯤꯕꯔꯤ ꯁꯥꯔꯕꯤꯁ ꯀꯔꯤ ꯀꯔꯥ ꯑꯗꯨꯝ ꯊꯤꯟꯗꯣꯛ ꯊꯤꯟꯖꯤꯟ ꯇꯧꯕꯤꯕꯒꯤ ꯑꯁꯣꯝꯒꯤ ꯌꯥꯝꯅ ꯐꯖꯕ ꯑꯗꯨꯒꯨꯝꯕ ꯃꯃꯤ ꯑꯃ ꯂꯩꯖꯕꯅꯤꯅ ꯑꯩꯈꯣꯏꯁꯨ ꯑꯇꯣꯞꯄꯗꯒꯤ ꯍꯦꯛ ꯂꯧꯕꯗꯣ ꯅꯨꯡꯉꯥꯏꯖꯗ꯭ꯔꯦꯕꯀꯣ ꯑꯗꯨꯗꯨꯅ ꯁꯣꯝꯅ ꯑꯇꯣꯞꯄꯗꯒꯤ ꯂꯧꯕꯤꯔꯣ ꯑꯗꯨꯗꯨꯒ ꯗꯤꯂꯤꯕꯔꯤꯁꯦ ꯌꯥꯔꯒꯗꯤ ꯈꯤꯇꯪ ꯊꯨꯅ ꯉꯁꯤ ꯉꯁꯤꯒꯤ ꯄꯨꯡ ꯇꯔꯥ ꯐꯥꯎꯕꯒꯤ ꯃꯅꯨꯡꯗ ꯅꯠꯇ꯭ꯔꯒꯅ ꯉꯝꯃꯔꯣꯏꯗꯕ ꯑꯣꯏꯔꯒꯅ ꯍꯌꯦꯡ ꯄꯨꯡ ꯇꯔꯦꯠ ꯐꯥꯎꯕꯒꯤ ꯃꯅꯨꯡꯗꯀꯣ ꯌꯧꯍꯟꯅꯕ ꯑꯝꯇꯪ ꯁꯤꯟꯕꯤꯔꯛꯑꯣ ꯑꯗꯨꯃꯥꯏꯅ ꯍꯥꯏꯖꯒꯦ ꯍꯣꯏ ꯍꯣꯏ ꯑꯗꯣꯏ ꯇꯥꯔꯒꯗꯤ ꯁꯣꯝꯒꯤ ꯗꯤꯂꯤꯕꯔꯤꯗꯣ ꯁꯣꯝꯅ ꯄꯦꯛꯇꯣ ꯇꯧꯔꯕ ꯃꯇꯨꯡꯗ ꯃꯃꯜ ꯃꯊꯥꯅꯆꯤꯡꯕ ꯑꯁꯤ ꯃꯥꯒꯤ ꯃꯃꯜꯁꯤꯡꯗꯣ ꯑꯁꯨꯛ ꯇꯥꯔꯦ ꯍꯥꯏꯕꯗꯣ ꯑꯩꯉꯣꯟꯗꯁꯨ ꯃꯦꯁꯦꯁꯇꯣ ꯊꯥꯕꯤꯔꯛꯑꯣꯕꯀꯣ ꯑꯗꯨꯒ ꯂꯣꯏꯁꯜꯂꯁꯤ ꯊꯝꯖꯔꯦ ꯊꯝꯖꯔꯦ